ꯃꯅꯤꯄꯨꯔꯤ ꯂꯣꯜ ꯑꯁꯤꯅ ꯑꯩꯈꯣꯏꯒꯤ ꯄꯥꯎ ꯆꯦꯁꯤꯡꯗ ꯍꯥꯏꯗꯤ ꯑꯩꯈꯣꯏꯒꯤ ꯏꯁꯥꯒꯤ ꯑꯣꯏꯕ ꯂꯣꯜꯗ ꯑꯃꯁꯨꯡ ꯃꯌꯦꯛꯇ ꯐꯣꯡꯉꯕꯅꯤꯅ ꯑꯩꯈꯣꯏꯒꯤ ꯄꯥꯔꯤꯕꯁꯤꯡ ꯑꯃꯁꯨꯡ ꯇꯥꯔꯤꯕꯁꯤꯡꯗ ꯍꯦꯟꯅ ꯒ꯭ꯌꯥꯟ ꯇꯥꯕ ꯑꯃꯁꯨꯡ ꯍꯥꯏꯔꯤꯕ ꯍꯤꯔꯝ ꯑꯃꯒꯤ ꯃꯇꯥꯡꯗ ꯋꯥ ꯉꯥꯡꯉꯛꯄ ꯃꯇꯝꯗ ꯑꯣꯏꯔꯒꯁꯨ ꯑꯩꯈꯣꯏꯅ ꯌꯥꯝꯅ ꯃꯃꯨꯠ ꯇꯥꯅ ꯈꯪꯕ ꯑꯁꯤꯅ ꯑꯩꯈꯣꯏꯅꯁꯨ ꯌꯥꯝꯅ ꯍꯦꯟꯅ ꯐꯖꯅ ꯍꯤꯔꯝ ꯑꯗꯨꯕꯨ ꯐꯖꯅ ꯈꯪꯕ ꯉꯝꯃꯤ ꯑꯗꯨꯗꯨꯅ ꯑꯩꯈꯣꯏꯒꯤ ꯃꯅꯤꯄꯨꯔꯤ ꯂꯦꯡꯒ꯭ꯋꯦꯁꯇ ꯐꯣꯡꯂꯤꯕ ꯑꯩꯈꯣꯏꯒꯤ ꯁꯝꯂꯞꯅ ꯍꯥꯏꯕ ꯃꯇꯝꯗ ꯄꯥꯎ ꯅꯠꯇ꯭ꯔꯒꯅ ꯈꯕꯔꯅꯆꯤꯡꯕꯗ ꯑꯩꯈꯣꯏꯒꯤ ꯏꯁꯥꯒꯤ ꯂꯣꯜ ꯑꯃꯁꯨꯡ ꯏꯌꯦꯛꯇ ꯐꯣꯡꯕꯁꯤꯅ ꯃꯌꯥꯝꯗ ꯍꯦꯟꯅ ꯄꯥꯕꯗ ꯅꯨꯡꯉꯥꯏꯕ ꯑꯃꯁꯨꯡ ꯇꯥꯕꯗ ꯅꯨꯡꯉꯥꯏꯕ ꯑꯃꯗꯤ ꯑꯣꯏꯍꯜꯂꯤ